ꯑꯧ ꯌꯥꯅꯤ ꯌꯥꯅꯤ ꯑꯣ ꯀꯔꯤ ꯅꯨꯃꯤꯠꯇ ꯆꯠꯀꯗꯕꯅꯣ ꯃꯔꯤꯁꯨꯕ ꯑꯣ ꯋꯥꯔ ꯃꯦꯃꯣꯔꯤꯌꯦꯜ ꯀꯥꯛꯆꯤꯡ ꯀꯥꯛꯆꯤꯡ ꯈꯣꯡꯖꯣꯝꯒꯤ ꯋꯥꯔ ꯃꯦꯃꯣꯔꯤꯌꯦꯜ ꯇꯥꯟꯅ ꯆꯠꯀꯗꯕ ꯅꯨꯃꯤꯠꯁꯤꯃ ꯄꯨꯂꯞ ꯔꯤꯖꯥꯔꯕ ꯑꯣꯏꯒꯦ ꯍꯥꯏꯔꯤꯔꯥ ꯅꯠꯇ꯭ꯔꯒꯅ ꯃꯐꯝꯗꯨꯐꯥꯎꯕ ꯊꯤꯜꯂꯒ ꯅꯣꯏ ꯂꯩꯍꯧꯕ ꯌꯥꯗꯣꯏꯔꯥ ꯅꯠꯇꯔꯒ ꯔꯤꯖꯥꯔꯕ ꯑꯣꯏꯗꯣꯏꯔꯥ ꯅꯣꯏ ꯃꯔꯤ ꯑꯣ ꯔꯤꯖꯥꯔꯕ ꯑꯣꯏꯔꯒꯗꯤ ꯂꯤꯁꯤꯡ ꯑꯃ ꯆꯥꯝꯃꯉꯥ ꯂꯧꯔꯛꯀꯅꯤ ꯑꯗꯣ ꯆꯥꯅ ꯊꯛꯅꯕ ꯄꯨꯗꯧꯔꯤꯕ꯭ꯔꯥ ꯅꯠꯇ꯭ꯔꯒꯅ ꯆꯥꯛ ꯏꯁꯤꯡ ꯄꯨꯔ ꯆꯠꯇꯧꯔꯤꯕꯔꯥ ꯆꯥꯛ ꯆꯥꯔ ꯆꯠꯇꯧꯔꯤꯕ꯭ꯔꯥ

ꯑꯌꯨꯛꯀꯤ ꯄꯨꯡ ꯀꯌꯥꯃꯨꯛꯇꯒꯤ ꯂꯥꯛꯀꯗꯣꯏꯅꯣ ꯑꯗꯨꯏꯗꯤ ꯊꯣꯛꯄꯁꯦ

ꯑꯣ ꯍꯣꯏ ꯑꯩꯈꯣꯏ ꯄꯨꯂꯞ ꯆꯠꯀꯗꯧꯕ ꯃꯤ ꯃꯔꯤꯅꯦꯕꯀꯣ ꯍꯣꯏ ꯑꯗꯨ ꯂꯤꯁꯤꯡ ꯑꯃꯒ ꯆꯥꯝꯃꯉꯥ ꯍꯥꯏꯔꯤꯗꯨ ꯂꯤꯁꯤꯡ ꯑꯃꯒ ꯆꯍꯨꯝ ꯑꯃ ꯆꯥꯝꯔꯤ ꯑꯃ ꯆꯥꯝ ꯆꯅꯤ ꯑꯃ ꯇꯥꯊꯣꯛꯑꯒ ꯌꯦꯡꯕ ꯍꯥꯏꯗꯨꯅꯤ ꯑꯗꯣ ꯑꯇꯣꯞꯄ ꯃꯐꯝꯗꯤ ꯆꯠꯂꯣꯏꯗꯕ꯭ꯔꯥ ꯑꯗꯨ ꯈꯣꯡꯖꯣꯝ ꯋꯥꯔ ꯃꯦꯃꯣꯔꯤꯌꯦꯜ ꯈꯛꯇ ꯑꯣꯏꯔꯕ꯭ꯔꯥ

ꯑꯣ ꯍꯣꯏ ꯍꯣꯏ ꯄ꯭ꯔꯣꯒ꯭ꯔꯥꯝꯁꯤ ꯍꯣꯏ ꯑꯥ

ꯍꯣꯏ ꯍꯣꯏ ꯍꯣꯏ ꯈꯔ ꯉꯟꯅ ꯑꯥ ꯑꯥ ꯑꯣ ꯍꯣꯏ ꯍꯣꯏ ꯏꯔꯥꯡꯁꯨ ꯐꯠꯇꯕꯅꯤꯅ ꯌꯥꯝ ꯊꯦꯡꯅ ꯂꯩꯇꯕ ꯂꯩꯇꯅ ꯈꯤꯇꯪ ꯉꯟꯅ ꯆꯠꯂꯒ ꯑꯗꯨꯒ ꯆꯥꯛ ꯏꯁꯤꯡ ꯆꯥꯔꯨꯒ ꯈꯔꯉꯟꯅ ꯍꯦꯛ ꯍꯜꯂꯛꯄ ꯑꯗ ꯄꯥꯔꯇꯤ ꯇꯧꯔꯁꯨ ꯉꯁꯥꯏꯒꯤ ꯄꯣꯠꯆꯩ ꯑꯃꯗꯨꯗꯤ ꯌꯥꯎꯍꯟꯗꯕ ꯑꯗꯨꯅ ꯐꯔꯅꯤ ꯑꯥ ꯍꯣꯏ ꯍꯣꯏ ꯍꯣꯏ ꯍꯧꯖꯤꯛ ꯒꯥꯔꯤꯁꯦ ꯆꯦꯛ ꯌꯥꯝ ꯇꯧꯕꯅꯤꯅ ꯏꯔꯥꯡ ꯃꯇꯝꯅꯤꯅ ꯍꯥꯏꯕꯒꯤ ꯂꯥꯡꯕꯅꯤ ꯍꯥꯏꯕꯗꯣ ꯋꯥꯋꯥ ꯂꯥꯎꯍꯟꯕꯗꯣ ꯅꯨꯡꯉꯥꯏꯔꯣꯏ ꯏꯃꯥ ꯏꯕꯦꯟꯉꯩꯅ ꯁꯤꯗ ꯊꯦꯡ ꯊꯦꯡ ꯇꯨꯝꯅꯔ ꯀꯥꯟꯗ ꯂꯥꯟꯁꯦ ꯍꯣꯏ ꯍꯣꯏ ꯑꯗꯨꯗꯤ ꯍꯌꯦꯡꯗꯣ ꯑꯩ ꯃꯇꯝ ꯆꯥꯅ ꯑꯗꯨꯝ ꯌꯧꯔꯛꯑꯒꯦ

ꯍꯣꯏ ꯍꯣꯏ ꯐꯔꯦ ꯐꯔꯦ ꯑꯥ ꯑꯥ ꯍꯣꯏ ꯑꯥ